ꯈꯨꯟꯅꯥꯏ ꯑꯃꯁꯨꯡ ꯆꯠꯅꯕꯤꯒꯤ ꯑꯣꯏꯕ ꯏꯁꯨꯁꯤꯡꯗ ꯂꯥꯏꯅꯤꯡ ꯂꯝꯕꯤ ꯑꯁꯤꯒꯤ ꯇꯥꯛꯄꯤ ꯇꯝꯕꯤꯕꯁꯤꯡꯅ ꯑꯩꯈꯣꯏꯕꯨ ꯏꯊꯛ ꯍꯟꯕ ꯑꯃꯁꯨꯡ ꯏꯈꯥ ꯇꯥꯕꯁꯤꯡꯗ ꯃꯇꯧ ꯀꯔꯝꯅ ꯕꯦꯕꯥꯔ ꯆꯠꯀꯅꯤ ꯕꯦꯕꯥꯔ ꯇꯧꯒꯅꯤ ꯑꯃꯁꯨꯡ ꯆꯠꯅꯔꯣꯜ ꯀꯔꯝ ꯍꯥꯏꯅ ꯇꯧꯒꯅꯤ ꯍꯥꯏꯕꯗꯨ ꯇꯥꯛꯄꯤ ꯑꯗꯨꯒ ꯑꯉꯥꯡ ꯅꯨꯄꯤꯁꯤꯡꯗ ꯀꯔꯝ ꯍꯥꯏꯅ ꯏꯊꯛ ꯍꯟꯕꯁꯤꯡꯗ ꯕꯦꯕꯥꯔ ꯎꯠꯀꯅꯤ ꯍꯥꯏꯕꯒꯤ ꯑꯩꯈꯣꯏꯗ ꯇꯥꯛꯄꯤ ꯇꯝꯕꯤꯕ ꯑꯗꯨ ꯑꯩꯈꯣꯏꯅ ꯌꯥꯝꯅ ꯃꯨꯟꯅ ꯇꯥꯖꯩ ꯑꯃꯁꯨꯡ ꯇꯧꯖꯩ